ꯑꯟꯗꯔ ꯒꯣꯕꯔꯃꯦꯟ ꯍꯦꯜꯠ ꯀꯤꯌꯥꯔ ꯁꯔꯕꯤꯁ ꯄ꯭ꯔꯣꯕꯥꯏꯠ ꯄꯤꯑꯦ ꯑꯩꯈꯣꯏ ꯆꯤꯡꯗ ꯑꯗꯨ ꯃꯈꯣꯏꯅ ꯄꯤꯕꯁꯦ ꯍꯤꯗꯥꯛ ꯃꯈꯜ ꯃꯈꯜ ꯄꯤꯑꯦ ꯑꯗꯨꯒ ꯗꯛꯇꯔꯁꯤꯡꯁꯨ ꯆꯥꯡ ꯅꯥꯏꯅ ꯃꯈꯣꯏꯒꯤ ꯗꯤꯌꯨꯇꯤ ꯍꯣꯁꯄꯤꯇꯣꯜꯗ ꯀꯥꯏ ꯑꯗꯨꯗ ꯑꯅꯥ ꯑꯌꯦꯛ ꯂꯩꯔꯕꯁꯨ ꯑꯩꯈꯣꯏ ꯑꯗꯨꯝ ꯌꯦꯡꯕ ꯆꯠꯂꯦ ꯑꯗꯨꯒ ꯗꯥꯛꯇꯔ ꯍꯤꯗꯥꯛꯒꯨꯝꯕꯁꯨ ꯃꯈꯣꯏꯅ ꯑꯗꯨꯝ ꯐ꯭ꯔꯤ ꯑꯣꯏꯅ ꯍꯤꯗꯥꯛꯁꯤꯡꯁꯨꯁꯨ ꯑꯩꯈꯣꯏꯕꯨ ꯄꯤ ꯑꯗꯨꯒꯤ ꯑꯟꯗꯔ ꯒꯣꯔꯃꯦꯟꯁꯤꯡꯁꯦ ꯌꯥꯝ ꯐꯩ ꯑꯩꯈꯣꯏ ꯂꯥꯏꯔꯕ ꯃꯤꯒꯤꯗꯃꯛ ꯑꯩꯈꯣꯏꯕꯨ ꯍꯦꯜꯠ ꯐꯖꯅ ꯗꯥꯛꯇꯔꯁꯤꯡꯕꯨ ꯊꯥꯕꯤꯔꯒ ꯑꯩꯈꯣꯏꯕꯨ ꯀꯤꯌꯥꯔ ꯇꯧꯕꯤ